ꯐꯤ ꯁꯨꯕ ꯃꯇꯝꯗ ꯕꯥꯜꯇꯤꯟ ꯁꯔꯐ ꯏꯁꯤꯡ ꯐꯤ ꯆꯪꯉꯤ ꯃꯈꯣꯏ ꯁꯨꯕ ꯃꯇꯝꯗ ꯑꯩꯅ ꯑꯌꯤꯡꯕ ꯐꯤꯒꯤꯅ ꯇꯣꯉꯥꯟ ꯑꯁꯥꯕ ꯐꯤꯒꯤꯅ ꯇꯣꯉꯥꯟ ꯁꯨꯏ ꯍꯥꯏꯕꯗꯤ ꯑꯌꯤꯡꯕ ꯐꯤꯗ ꯏꯁꯤꯡ ꯌꯥꯝꯅ ꯆꯪꯉꯤ ꯑꯗꯨꯒ ꯑꯁꯥꯕ ꯐꯤꯒꯤꯅ ꯏꯁꯤꯡ ꯌꯥꯝꯅ ꯆꯪꯗꯦ ꯏꯁꯤꯡ ꯌꯥꯝ ꯆꯪꯗꯉꯥꯏꯗꯃꯛꯇ ꯑꯩꯅ ꯇꯣꯉꯥꯟ ꯇꯣꯉꯥꯟꯅ ꯁꯨꯏ